ꯑꯩꯅ ꯑꯉꯥꯡ ꯑꯣꯏꯔꯤꯉꯩꯒꯤ ꯈ꯭ꯋꯥꯏꯗꯒꯤ ꯅꯨꯡꯁꯤꯖꯕ ꯅꯤꯡꯁꯤꯡꯅꯤꯡꯉꯥꯏ ꯑꯣꯏꯕ ꯑꯃ ꯍꯥꯏꯔꯒꯗꯤ ꯑꯩꯈꯣꯢꯒꯤ ꯏꯙꯧꯅ ꯄꯥꯕꯨꯡ ꯄꯣꯛꯄ ꯏꯙꯧꯅ ꯂꯩꯔꯛ ꯃꯆꯤꯟꯗ ꯐꯝꯃꯒ ꯑꯈꯣꯏ ꯈꯨꯗ ꯈ꯭ꯋꯥꯡꯒ ꯄꯥꯅꯅ ꯈꯨꯗꯩꯅ ꯄꯨꯟꯁꯤꯜꯂꯒ ꯐꯝꯃꯦ ꯑꯗꯨꯒ ꯑꯩꯈꯣꯏꯁꯤꯅ ꯃꯅꯥꯛꯇ ꯁꯥꯟꯅꯔꯒ ꯂꯩ ꯁꯥꯟꯅꯕ ꯃꯇꯝꯁꯤꯗ ꯏꯙꯧꯅ ꯃꯇꯝꯗꯨꯗꯗꯤ ꯁꯥꯏꯀꯜ ꯌꯥꯝ ꯆꯠꯂꯤ ꯏꯟꯖꯤꯟ ꯄꯥꯟꯕ ꯃꯁꯤꯡ ꯌꯥꯝꯗꯦ ꯑꯗꯨꯒ ꯃꯈꯥꯔꯣꯝꯗ ꯆꯠꯈꯤꯕ ꯏꯟꯖꯤꯟ ꯄꯥꯟꯕ ꯃꯁꯤꯡ ꯀꯌꯥꯅꯣ ꯃꯁꯤꯡ ꯊꯤꯌꯨ ꯑꯋꯥꯡꯂꯣꯝꯗ ꯆꯠꯈꯤꯕ ꯏꯟꯖꯤꯟ ꯄꯥꯟꯕ ꯃꯁꯤꯡ ꯀꯌꯥꯅꯣ ꯃꯁꯤꯡ ꯊꯤꯌꯨ ꯍꯥꯏꯔꯒ ꯑꯩꯈꯣꯏꯅ ꯆꯪꯉꯝꯗꯥꯏ ꯃꯇꯝꯗꯨꯗ ꯍꯧꯖꯤꯛꯀꯤ ꯑꯋꯥꯡꯂꯣꯝꯗ ꯆꯠꯈꯤꯕ ꯒꯥꯔꯤꯗꯨꯒ ꯃꯈꯥꯔꯣꯝꯗ ꯆꯠꯈꯤꯕ ꯏꯟꯖꯤꯟ ꯄꯥꯟꯕ ꯒꯥꯔꯤꯗꯨꯒ ꯑꯅꯤꯗꯨ ꯄꯨꯟꯁꯤꯜꯂꯒ ꯀꯌꯥ ꯇꯥꯔꯦ ꯍꯥꯏꯅ ꯏꯙꯧꯅ ꯑꯩꯈꯣꯏꯗ ꯃꯁꯤꯡ ꯊꯤꯍꯜꯂꯒ ꯂꯣꯏꯅꯕꯤ ꯃꯗꯨꯗ ꯑꯩꯈꯣꯏ ꯑꯩꯅ ꯑꯗꯨꯒꯤꯗꯨ ꯌꯥꯝꯅ ꯊꯣꯏꯗꯣꯛ ꯍꯦꯟꯗꯣꯛꯅ ꯑꯩꯅ ꯌꯥꯝꯅ ꯅꯤꯡꯁꯤꯡꯖꯔꯤꯕꯒꯤ ꯃꯔꯝꯗꯤ ꯑꯩꯈꯣꯏꯗ ꯃꯁꯤꯡ ꯊꯤꯕ ꯇꯝꯕꯤꯕ ꯑꯉꯥꯡ ꯌꯥꯝ ꯑꯣꯏꯔꯤꯉꯩ ꯂꯥꯏꯔꯤꯛꯀ ꯇꯝꯕ ꯍꯧꯒꯠꯂꯛꯄ ꯃꯇꯝꯗꯨꯗ ꯃꯁꯤꯡ ꯊꯤꯕ ꯇꯝꯕꯤꯕ ꯂꯣꯏꯅꯅ ꯇꯤꯟꯁꯤꯟꯕ ꯈꯥꯏꯗꯣꯛꯄ ꯇꯝꯕꯤꯕ ꯑꯁꯤꯒꯨꯝꯕꯁꯤ ꯔꯤꯌꯦꯜ ꯂꯥꯏꯐ ꯇꯥ ꯑꯩꯈꯣꯏꯅ ꯇꯝꯕꯤꯔꯛꯑꯦ ꯑꯗꯨꯅ ꯑꯩꯅ ꯌꯥꯝꯅ ꯅꯨꯡꯁꯤꯕ ꯑꯗꯨꯒꯤ ꯅꯤꯡꯖꯤꯡꯕꯗꯣ ꯑꯃꯅꯦꯅ ꯑꯩꯅ ꯍꯥꯏꯅꯤꯡꯉꯤ